ꯑꯥꯥꯎ ꯍꯜꯂꯣ ꯀꯅꯥ ꯑꯣꯏꯕꯤꯔꯕ

ꯑꯗꯨꯒꯤꯗꯨ ꯑꯩ ꯍꯥꯏꯖꯔꯛꯀꯦꯕꯀꯣ ꯍꯥꯟꯅ ꯂꯩꯔꯤꯉꯩꯗ ꯃꯊꯥꯁꯤ ꯁꯥꯔꯝꯕꯒꯤꯅꯦꯕ ꯑꯗꯣ ꯑꯩꯈꯣꯏꯒꯤ ꯁꯦꯁꯟ ꯈꯔ ꯂꯩꯌꯦꯕꯀꯣ ꯑꯣ ꯃꯥꯟꯅꯤ ꯃꯥꯟꯅꯤ ꯑꯗꯨ ꯍꯧꯖꯤꯛ ꯃꯇꯝꯁꯤꯗ ꯌꯥꯝ ꯇꯣꯏꯅ ꯊꯦꯡꯅꯕ ꯑꯩꯈꯣꯏꯒꯤ ꯏꯁꯨ ꯌꯥꯝꯅ ꯆꯥꯎꯕ ꯏꯁꯨꯅꯦꯕ ꯐꯤꯖꯤꯀꯦꯜ ꯍꯦꯜꯠ ꯏꯁꯨ ꯈꯛꯇ ꯅꯠꯇꯅ ꯃꯦꯟꯇꯦꯜ ꯍꯦꯜꯠ ꯏꯁꯨꯁꯦ ꯃꯌꯥꯝꯅꯁꯨ ꯊꯧꯋꯥ ꯁꯥꯗꯕꯀꯣ ꯑꯦ ꯋꯥꯈꯜ ꯀꯩꯅꯣ ꯇꯧꯕꯕꯨ ꯍꯥꯏꯅ ꯂꯩꯕ ꯑꯗꯣ ꯌꯥꯝ ꯆꯥꯎꯕ ꯏꯁꯨ ꯑꯃ ꯑꯣꯏ ꯑꯗꯣ ꯑꯩꯒꯤ ꯁꯦꯁꯟꯁꯦ ꯁꯨꯃꯥꯏꯅ ꯁꯣꯝꯒꯤ ꯑꯩꯈꯣꯏꯒꯤ ꯀꯥꯎꯟꯁꯦꯂꯤꯡ ꯁꯦꯁꯟ ꯈꯔ ꯄꯥꯡꯊꯣꯛꯄꯅ ꯐꯩ ꯍꯥꯏꯅ ꯈꯜꯂꯦꯕꯀꯣ ꯑꯗꯣ ꯀꯥꯎꯟꯁꯦꯂꯤꯡ ꯁꯦꯁꯟꯁꯦ ꯍꯞꯇꯥ ꯑꯃꯗ ꯑꯍꯨꯝꯂꯛ ꯀꯨꯝꯕ ꯍꯥꯟꯅ ꯇꯧꯔꯣꯗꯅ ꯑꯗꯨꯃꯥꯏꯅ ꯇꯧꯁꯦ ꯑꯩ ꯍꯌꯦꯡꯗꯤ ꯁꯪꯒꯅꯦꯕꯀꯣ ꯑꯩꯁꯦ

ꯑꯗꯨꯒ ꯍꯞꯇꯥ ꯑꯃꯗ ꯁꯦꯁꯟ ꯑꯍꯨꯝꯒꯨꯝꯕ ꯍꯥꯟꯅ ꯂꯥꯛꯍꯟꯅꯤꯡꯉꯦꯕꯀꯣ ꯑꯗꯨꯒ ꯃꯊꯪ ꯃꯊꯪ ꯀꯔꯝꯃꯥꯏꯅ ꯇꯧꯕꯅꯣꯗꯣ ꯑꯗꯨꯝ ꯃꯈꯥ ꯇꯥꯅ ꯋꯥꯔꯤꯗꯣ ꯁꯥꯔꯁꯦꯕꯀꯣ ꯑꯍꯣꯏ ꯃꯥꯟꯅꯦ ꯍꯧꯖꯤꯛ ꯃꯇꯝꯒꯤ ꯌꯥꯝꯅ ꯕꯔꯅꯤꯡ ꯏꯁꯨꯅꯦꯕꯀꯣ ꯑꯗꯨꯒꯤ ꯄꯣꯠꯁꯦ ꯑꯗꯨꯝ ꯃꯤ ꯑꯌꯥꯝꯕꯅ ꯃꯦꯟꯇꯦꯜ ꯍꯦꯜꯠ ꯏꯁꯨꯁꯦ ꯐꯦꯁ ꯂꯣꯏꯅ ꯇꯧꯋꯦꯕ ꯍꯧꯖꯤꯛ ꯃꯇꯝꯁꯦꯀꯣ ꯋꯥꯈꯜꯒꯤ ꯑꯣꯏꯕ ꯅꯨꯡꯉꯥꯏꯇꯕ ꯂꯥꯏꯅꯥꯁꯦ ꯌꯥꯝꯅ ꯃꯥꯏꯌꯣꯛꯅꯩꯑꯕ ꯑꯗꯨꯗꯨꯅ ꯁꯣꯝꯅ ꯂꯥꯛꯄꯤꯔꯒ ꯑꯩꯒꯤ ꯑꯄꯥꯝꯕ ꯁꯣꯝꯒꯤ ꯑꯄꯥꯝꯕ ꯃꯌꯥꯝꯗꯣ ꯐꯖꯅ ꯑꯗꯨꯝ ꯗꯤꯁꯀꯁ ꯇꯧꯔꯁꯤ ꯑꯩꯒꯤ ꯑꯣꯐꯤꯁꯇ ꯍꯌꯦꯡꯗꯣ ꯄꯨꯡ ꯇꯔꯥ ꯃꯥꯊꯣꯏꯗ ꯑꯩ ꯁꯨꯡꯁꯣꯏ ꯁꯣꯏꯗꯅ ꯁꯣꯝꯒꯤ ꯑꯦꯄꯣꯏꯟꯃꯦꯟꯁꯦ ꯊꯝꯖꯔꯝꯃꯒꯦ ꯑꯗꯨꯒ ꯋꯥꯔꯤ ꯑꯔꯨꯕ ꯃꯈꯥ ꯇꯥꯕ ꯋꯥꯔꯤꯗꯣ ꯃꯃꯨꯠ ꯇꯥꯅ ꯁꯥꯃꯤꯟꯅꯔꯁꯦꯕꯀꯣ ꯁꯣꯏꯗꯅꯕ ꯍꯣꯏ ꯊꯝꯖꯔꯦ ꯊꯝꯖꯔꯦ